ꯂꯝꯀꯣꯏꯕꯁꯤꯡꯅ ꯃꯅꯤꯄꯨꯔꯗ ꯂꯥꯛꯄ ꯃꯇꯝꯗ ꯇꯧꯕ ꯌꯥꯕ ꯑꯦꯠꯚꯦꯟꯆꯔꯤꯁ ꯑꯦꯛꯇꯤꯚꯤꯇꯤꯁ ꯍꯥꯏꯔꯒꯗꯤ ꯄꯣꯂꯣ ꯁꯥꯟꯅꯕꯒꯤ ꯀꯩ ꯂꯩ ꯑꯃꯁꯨꯡ ꯇ꯭ꯔꯦꯛꯀꯤꯡ ꯑꯗꯒꯤ ꯔꯤꯚꯔ ꯔꯥꯞꯇꯤꯡ ꯑꯗꯩ ꯔꯤꯚꯔ ꯔꯥꯞꯇꯤꯡꯁꯦ ꯂꯣꯛꯇꯥꯛꯇ ꯔꯤꯚꯔ ꯔꯥꯞꯇꯤꯡ ꯇꯧꯕ ꯌꯥꯏ ꯃꯥꯎꯟꯇꯦꯟ ꯀ꯭ꯂꯥꯏꯝꯕꯤꯡ ꯁꯤꯔꯣꯏ ꯂꯤꯂꯤ ꯃꯥꯎꯟꯇꯦꯟꯗ ꯀꯥꯕ ꯌꯥꯏ